ꯑꯩꯅ ꯃꯤ ꯑꯃꯗ ꯀꯅꯥꯒꯨꯝꯕ ꯃꯤ ꯑꯃꯒꯤ ꯂꯩꯀꯣꯜꯗ ꯈꯪꯗꯦ ꯆꯪꯕ ꯃꯇꯝꯗ ꯃꯉꯣꯟꯗꯁꯨ ꯑꯩꯅ ꯃꯥꯅ ꯇꯧꯔꯝꯕꯗꯨ ꯎꯕꯗ ꯃꯉꯣꯟꯗꯁꯨ ꯑꯩꯅ ꯃꯇꯦꯡ ꯄꯥꯡꯕ ꯍꯥꯏꯕꯕꯨ ꯑꯩꯅ ꯈꯪꯖꯕ ꯑꯩꯒꯤ ꯀꯩꯗꯧꯖꯕꯗꯨ ꯃꯉꯣꯟꯗ ꯑꯗꯨꯝ ꯁꯤꯌꯥꯔ ꯇꯧꯕꯤꯔꯝꯃꯤ ꯁꯤ ꯇꯧ ꯁꯤ ꯇꯧ ꯍꯥꯏꯕꯗꯨ ꯑꯗꯣ ꯀꯦꯃꯤꯀꯦꯜꯒꯤ ꯑꯣꯏꯕ ꯀꯔꯤꯁꯤꯡꯗꯤ ꯁꯤꯖꯤꯟꯅꯒꯅꯨ ꯏꯁꯥꯅ ꯑꯩꯈꯣꯏꯒꯤ ꯁꯟꯊꯤꯅꯤ ꯈꯪꯗꯦ ꯎꯠ ꯋꯥꯏ ꯈꯪꯗꯦ ꯁꯤꯒꯨꯝꯕꯗꯨ ꯁꯤ ꯇꯧ ꯁꯤ ꯇꯧ ꯍꯥꯏꯕꯗꯨ ꯑꯩꯅ ꯈꯪꯖꯕ ꯑꯩ ꯑꯩꯅ ꯇꯧꯖꯕꯗꯨ ꯑꯗꯨꯝ ꯃꯉꯣꯟꯗꯁꯨ ꯇꯥꯛꯄꯤꯔꯝꯃꯤ